ꯃꯃꯥꯡ ꯊꯥꯒꯤ ꯇꯥꯔꯤꯛ ꯇꯔꯥꯒ ꯃꯉꯥꯗ ꯑꯩꯅ ꯑꯥꯃꯥꯖꯣꯟꯗꯒꯤ ꯈꯣꯡꯒ꯭ꯔꯥꯎ ꯑꯃꯈꯛ ꯑꯣꯗꯔ ꯇꯧꯖꯩ ꯑꯣꯗꯔ ꯑꯁꯤ ꯍꯥꯞꯇꯥ ꯑꯃ ꯂꯩꯔꯒ ꯑꯩꯒꯤ ꯌꯨꯝꯗ ꯌꯧꯔꯛꯏ ꯑꯣꯗꯔ ꯑꯁꯤ ꯑꯩꯅ ꯄꯦꯀꯦꯠꯁ ꯍꯥꯡꯗꯣꯛꯂꯕ ꯃꯇꯨꯡ ꯆꯦꯛ ꯇꯧꯕ ꯃꯇꯝꯗ ꯑꯣꯗꯔ ꯑꯁꯤ ꯑꯩꯅ ꯌꯥꯝꯅ ꯄꯥꯝꯕ ꯑꯃꯗꯤ ꯑꯩꯉꯣꯟꯗ ꯌꯥꯝꯅ ꯄꯦꯟꯖꯕ ꯑꯗꯨꯒꯨꯝꯂꯕ ꯃꯣꯏꯒꯤ ꯄꯣꯠꯊꯣꯛ ꯑꯃ ꯑꯣꯏ ꯍꯥꯏꯕꯁꯤ ꯑꯩꯅ ꯍꯥꯏꯖꯅꯤꯡꯏ